ꯏꯃꯨꯡꯒꯤ ꯅꯨꯄꯤꯁꯤꯡꯅ ꯃꯍꯥꯛꯀꯤ ꯅꯨꯄꯥ ꯅꯠꯇ꯭ꯔꯒ ꯃꯆꯥ ꯅꯨꯄꯥꯗꯣ ꯉꯥ ꯐꯥꯕ ꯆꯠꯂꯝꯗꯥꯏꯗ ꯆꯥꯛ ꯏꯁꯤꯡ ꯊꯣꯡꯗꯨꯅ ꯄꯤꯖꯅꯩ ꯀꯔꯤꯒꯨꯝꯕ ꯃꯍꯥꯛꯀꯤ ꯅꯨꯄꯥꯗꯨꯅ ꯅꯠꯇ꯭ꯔꯒ ꯃꯆꯥꯗꯨꯅ ꯆꯥꯛ ꯊꯣꯡꯕꯗꯣ ꯆꯥꯕ ꯅꯪꯈꯤꯗꯕ ꯇꯥꯔꯗꯤ ꯅꯨꯄꯤꯗꯨꯅ ꯌꯨꯝꯗꯒꯤ ꯆꯥꯛ ꯏꯁꯤꯡ ꯊꯣꯡꯉꯒ ꯉꯥ ꯐꯥꯕ ꯆꯠꯈ꯭ꯔꯤꯕ ꯃꯐꯝꯗꯨꯗ ꯊꯤꯜꯂꯝꯃꯤ ꯅꯨꯄꯤꯗꯨꯅ ꯌꯧꯔꯕ ꯃꯇꯨꯡꯗ ꯅꯨꯄꯥꯁꯤꯡꯅ ꯉꯥ ꯐꯥꯔꯤꯕ ꯑꯗꯨꯗ ꯃꯇꯦꯡ ꯄꯥꯡꯕ ꯑꯣꯏꯅ ꯏꯟ ꯆꯤꯡꯖꯜꯂꯤ ꯑꯗꯒꯤ ꯅꯨꯄꯥꯁꯤꯡꯅ ꯐꯥꯔꯛꯄ ꯉꯥꯁꯤꯡꯗꯣ ꯑꯆꯧꯕ ꯃꯆꯥ ꯈꯥꯏꯗꯣꯛꯏ ꯃꯐꯝ ꯆꯥꯅ ꯆꯥꯅ ꯊꯝꯅꯩ ꯑꯗꯨꯗꯨꯒ ꯉꯥꯗꯣ ꯌꯣꯟꯕꯒꯤ ꯀꯦꯖꯤ ꯃꯁꯤꯡ ꯑꯣꯟꯕꯗꯁꯨ ꯃꯇꯦꯡ ꯄꯥꯡꯅꯩ ꯑꯗꯨꯒ ꯃꯅꯤꯄꯨꯔꯗꯗꯤ ꯁꯃꯨꯗ꯭ꯔ ꯂꯩꯇꯕꯅꯤꯅ ꯅꯨꯄꯤꯁꯤꯡꯅ ꯉꯥ ꯐꯥꯅꯗꯦ